ꯍꯥꯟꯅꯗꯤ ꯑꯩꯈꯣꯏ ꯃꯅꯤꯄꯨꯔ ꯂꯣꯟꯁꯤ ꯕꯦꯡꯒꯥꯂꯤ ꯏꯁꯀ꯭ꯔꯤꯞ ꯑꯣꯏꯅ ꯑꯣꯏꯔꯝꯃꯤ ꯃꯇꯝ ꯈꯔ ꯑꯗꯣ ꯍꯧꯖꯤꯛꯇꯤ ꯑꯩꯈꯣꯏꯒꯤ ꯏꯁꯥꯒꯤ ꯏꯁꯀ꯭ꯔꯤꯞ ꯂꯩꯖꯕꯅ ꯃꯔꯝ ꯑꯣꯏꯔꯒ ꯃꯩꯇꯩ ꯃꯌꯦꯛꯇ ꯄꯨꯂꯞ ꯑꯣꯟꯊꯣꯛꯈ꯭ꯔꯦ